ꯑꯥ ꯍꯜꯂꯣ ꯍꯜꯂꯣ ꯀꯔꯤ ꯍꯥꯏꯒꯦ ꯃꯥꯅꯤ ꯃꯥꯅꯤ ꯎꯝ ꯑꯣ ꯍꯥꯏꯕꯤꯌꯨ ꯍꯥꯏꯕꯤꯌꯨ ꯌꯥꯏ ꯌꯥꯏ ꯌꯥꯏ ꯅꯣꯏ ꯃꯤ ꯀꯌꯥꯃꯨꯛꯒꯨꯝꯕ ꯑꯣꯏꯒꯅꯤ ꯆꯅꯤ ꯆꯍꯨꯝꯒꯨꯝꯕꯀꯣ ꯌꯥꯏ ꯌꯥꯏ ꯌꯥꯏ ꯌꯥꯏ ꯑꯩ ꯑꯩ ꯅꯣꯏ ꯑꯩꯈꯣꯏꯒꯤ ꯅꯣꯏ ꯆꯥꯝꯃꯔꯤ ꯆꯥꯝꯃꯉꯥ ꯐꯥꯎ ꯆꯪꯕ ꯌꯥꯏ ꯑꯥ ꯍꯣꯏ ꯍꯣꯏ ꯆꯦꯌꯥꯔ ꯀꯦꯄꯥꯁꯤꯇꯤ ꯂꯩꯌꯦ ꯆꯦꯌꯥꯔ ꯆꯦꯌꯥꯔ ꯂꯩꯌꯦ ꯂꯩꯌꯦ ꯑꯗ ꯌꯨꯇꯦꯟꯁꯤꯜꯒꯨꯝꯕꯁꯨ ꯀꯥꯟꯅꯔꯕꯗꯤ ꯌꯨꯇꯦꯟꯁꯤꯜꯒꯨꯝꯕꯁꯨ ꯄꯨꯟꯂꯞ ꯂꯩꯌꯦ ꯑꯗꯨꯒꯨꯝꯕꯁꯨ ꯂꯩꯌꯦ ꯍꯣꯏ ꯑꯗꯨꯒꯨꯝꯕꯁꯨ ꯂꯩꯌꯦ ꯑꯩꯈꯣꯏꯒꯤ ꯀꯟꯐ꯭ꯔꯦꯟꯁ ꯍꯣꯜꯁꯤꯅꯀꯣ ꯅꯣꯡꯃꯗ ꯂꯤꯁꯤꯡ ꯃꯉꯥ ꯂꯧꯒꯅꯤ ꯑꯦ ꯀꯟꯐ꯭ꯔꯦꯟꯁ ꯍꯣꯜꯅꯀꯣ ꯅꯣꯏ ꯃꯤ ꯆꯅꯤ ꯆꯍꯨꯝ ꯑꯣꯏꯔꯗꯤꯀꯣ ꯍꯣꯏ ꯆꯦꯌꯥꯔ ꯆꯦꯌꯥꯔ ꯁꯣꯐꯥ ꯑꯗꯨ ꯃꯌꯥꯝ ꯄꯨꯟꯂꯞ ꯌꯥꯎꯔꯛꯀꯅꯤ ꯑꯗꯨꯗꯀꯣ ꯑꯗꯣ ꯌꯨꯇꯦꯟꯁꯤꯜꯒꯤꯗꯤ ꯇꯣꯡꯉꯥꯟꯒꯅꯤ ꯌꯨꯇꯦꯟꯁꯤꯜꯒꯤꯀꯣ ꯑꯥ ꯌꯨꯇꯦꯟꯁꯤꯜꯒꯤꯗꯤ ꯇꯣꯡꯉꯥꯟꯅ ꯂꯩꯒꯅꯤ ꯑꯥꯏ ꯑꯦꯕ꯭ꯔꯤꯊꯤꯡ ꯄꯨꯟꯂꯞ ꯂꯩꯌꯦ ꯑꯗꯨ ꯄꯨꯟꯂꯞ ꯄꯨꯟꯂꯞ ꯄꯨꯟꯂꯦ ꯑꯗ ꯑꯩꯈꯣꯏꯒꯤ ꯃꯦꯅꯦꯖꯃꯦꯟꯅ ꯃꯉꯥ ꯂꯩꯌꯦ ꯑꯗ ꯇꯣꯏꯂꯦꯠꯅ ꯃꯉꯥ ꯂꯩꯌꯦ ꯎꯝ ꯋꯦꯁꯇꯔꯟ ꯇꯣꯏꯂꯦꯠꯁꯨ ꯂꯩ ꯎꯝ ꯎꯝ ꯑꯗ ꯁꯥꯎꯟ ꯁꯤꯁꯇꯦꯝ ꯅꯣꯏꯅ ꯁꯥꯎꯟ ꯁꯥꯎꯟ ꯁꯤꯁꯇꯦꯝ ꯄꯥꯝꯂꯗꯤ ꯁꯥꯎꯟ ꯁꯤꯁꯇꯦꯝꯁꯨ ꯂꯤꯁꯤꯡ ꯃꯉꯥꯗ ꯑꯗꯨꯝ ꯄꯤꯕꯤꯕ ꯌꯥꯏ ꯍꯣꯏ ꯍꯣꯏ ꯍꯣꯏ ꯍꯣꯏ ꯍꯣꯏ ꯍꯣꯏ ꯍꯣꯏ ꯑꯗꯨꯝ ꯎꯏ ꯑꯣꯀꯦ ꯑꯣꯀꯦ ꯐꯔꯦ ꯌꯥꯝ ꯅꯨꯡꯉꯥꯏꯔꯦꯀꯣ